ꯑꯩꯒꯤ ꯐꯦꯕꯣꯔꯥꯏꯠ ꯑꯥꯔꯇꯤꯁ ꯂꯩꯕ꯭ꯔꯅ ꯍꯥꯏꯕ ꯇꯥꯔꯗꯤ ꯂꯩ ꯃꯥꯁꯦ ꯑꯩꯈꯣꯏꯒꯤ ꯃꯅꯤꯄꯨꯔ ꯃꯆꯥꯅꯦ ꯍꯤꯖꯝ ꯏꯔꯥꯕꯣꯠ ꯑꯩꯈꯣꯏꯒꯤ ꯄꯤꯁꯨꯝ ꯑꯣꯏꯅꯥꯝ ꯂꯩꯀꯥꯏꯗ ꯂꯩꯕꯁꯤꯅꯦ ꯍꯥꯏꯗꯣꯏꯅꯦ ꯑꯗꯨꯒ ꯑꯩꯅ ꯃꯥꯒꯤ ꯑꯥꯔꯠꯋꯥꯔꯛꯇ ꯄꯥꯝꯕ ꯍꯥꯏꯕ ꯇꯥꯔꯗꯤ ꯑꯩꯈꯣꯏꯒꯤ ꯃꯥꯅ ꯃꯥꯒꯤ ꯅꯨꯡꯉꯥꯏꯕ ꯃꯌꯥꯝꯗꯣ ꯀꯠꯊꯣꯛꯑꯒ ꯑꯩꯈꯣꯏꯒꯤ ꯃꯌꯥꯝꯒꯤꯗꯃꯛꯇ ꯁꯦꯕꯥ ꯇꯧꯕ ꯑꯩꯈꯣꯏꯒꯤ ꯁꯥꯟꯅꯕꯒꯤ ꯁ꯭ꯄꯣꯔꯠꯁꯀꯤ ꯐꯤꯜꯗ ꯑꯣꯏꯔꯁꯨ ꯑꯗꯒꯤꯗꯤ ꯑꯩꯈꯣꯏꯒꯤ ꯀꯜꯆꯔꯒꯤ ꯑꯩꯈꯣꯏꯒꯤ ꯑꯥꯔꯠ ꯑꯩꯈꯣꯏꯒꯤ ꯖꯒꯣꯏꯒꯤ ꯏꯁꯩꯒꯤ ꯑꯗꯒꯤꯗꯤ ꯁꯩꯔꯦꯡꯒꯤ ꯋꯥꯔꯦꯡꯒꯤ ꯑꯣꯏꯕ ꯂꯝꯗ ꯑꯣꯏꯇꯥꯔꯁꯨ ꯑꯩꯈꯣꯏꯒꯤ ꯃꯥꯒꯤ ꯍꯩꯊꯣꯏ ꯁꯤꯡꯊꯣꯏꯕ ꯃꯥꯒꯤ ꯀꯟꯇ꯭ꯔꯤꯕ꯭ꯌꯨꯁꯟ ꯃꯌꯥꯝ ꯂꯩ ꯑꯗꯣ ꯑꯩꯈꯣꯏꯒꯤ ꯇꯧꯔꯤꯕ ꯊꯕꯛꯇꯨꯗ ꯃꯥꯏꯄꯨꯅꯅ ꯄꯨꯕ ꯉꯝꯕ ꯑꯗꯒꯤꯗꯤ ꯇꯧꯔꯤꯕ ꯊꯕꯛ ꯈꯨꯗꯤꯡꯃꯛꯇꯨꯕꯨ ꯑꯩꯈꯣꯏꯒꯤ ꯃꯥꯏ ꯄꯥꯛꯅ ꯐꯖꯅ ꯀꯅꯣ ꯇꯧꯔꯒ ꯑꯩꯈꯣꯏꯒꯤ ꯃꯤ ꯑꯩꯈꯣꯏꯒꯤ ꯂꯝꯗꯨꯗ ꯐꯖꯅ ꯍꯩꯅ ꯁꯤꯡꯅ ꯆꯠꯄ ꯉꯝꯕ ꯑꯁꯤ ꯃꯥꯒꯤ ꯁꯤꯒꯤ ꯇꯦꯂꯦꯟꯁꯤꯗꯅꯦ ꯑꯩꯅ ꯃꯉꯣꯟꯗ ꯑꯩꯈꯣꯏꯒꯤ ꯃꯥ ꯄꯥꯝꯖꯔꯤꯁꯦ ꯑꯗꯨꯒ ꯑꯩꯈꯣꯏꯒꯤ ꯃꯥꯅ ꯇꯧꯔꯝꯕ ꯊꯕꯛꯇ ꯑꯩꯈꯣꯏꯒꯤ ꯑꯩꯅ ꯍꯧꯖꯤꯛꯐꯥꯎꯗ ꯃꯈꯥ ꯆꯠꯊꯅꯤꯡꯕ ꯍꯥꯏꯕ ꯇꯥꯔꯗꯤ ꯁ꯭ꯄꯣꯔꯁ ꯍꯧꯗꯣꯛꯑꯝꯕ ꯃꯇꯝꯗ ꯃꯥꯅ ꯌꯥꯎꯁꯪ ꯁ꯭ꯄꯣꯔꯁ ꯇꯧꯔꯝꯕ ꯀꯩ ꯀꯥ ꯑꯗꯒꯤꯗꯤ ꯁ꯭ꯄꯣꯔꯁꯀꯤ ꯀꯩꯒꯤ ꯑꯩꯈꯣꯏꯒꯤ ꯌꯥꯎꯁꯪꯗ ꯀꯣꯏꯗꯅ ꯂꯥꯡꯗꯅ ꯉꯥꯎꯊꯣꯛꯀꯗꯣꯏ ꯃꯍꯨꯠꯇ ꯑꯩꯈꯣꯏꯒꯤ ꯁꯥꯟꯅ ꯈꯣꯠꯂꯕꯔꯣꯝꯗ ꯑꯣꯏꯅ ꯍꯦꯟꯅ ꯆꯪꯁꯤꯟꯕ ꯑꯩꯈꯣꯏꯒꯤ ꯃꯁꯥ ꯃꯎ ꯐꯕꯒꯤ ꯂꯝꯗ ꯆꯪꯁꯤꯟꯕ ꯁꯤꯁꯨ ꯄꯥꯝꯖꯩ ꯁꯤ ꯃꯈꯥ ꯆꯠꯊꯖꯅꯤꯡꯏ ꯑꯗꯨꯗꯨꯒ ꯁꯥꯟꯅ ꯈꯣꯠꯅꯕꯗ ꯊꯋꯥꯏ ꯌꯥꯎꯕ ꯑꯩꯈꯣꯏꯒꯤ ꯃꯔꯨ ꯑꯣꯏꯕ ꯃꯤ ꯑꯃ ꯑꯣꯏꯔꯒ ꯑꯩꯈꯣꯏꯒꯤ ꯃꯥꯅ ꯊꯕꯛ ꯑꯃ ꯇꯧꯒꯦ ꯈꯜꯂꯤꯕ ꯃꯇꯝꯗ ꯑꯩꯈꯣꯏꯒꯤ ꯀꯩꯒꯨꯝꯕ ꯁꯪꯁꯊꯥꯟ ꯑꯃ ꯑꯣꯏꯔꯁꯨ ꯀꯔꯤꯒꯨꯝꯕ ꯑꯃ ꯂꯤꯡꯈꯠꯀꯦ ꯍꯥꯏꯕ ꯃꯇꯝꯗ ꯑꯩꯈꯣꯏꯒꯤ ꯃꯥꯅ ꯑꯩꯈꯣꯏꯒꯤ ꯄꯩꯁꯥ ꯄꯨꯊꯣꯛꯄ ꯈꯛꯇꯪ ꯅꯠꯇꯕ ꯑꯥꯈꯣꯏ ꯃꯥ ꯃꯁꯥ ꯌꯥꯎꯗꯨꯅ ꯃꯔꯨ ꯑꯣꯏꯕ ꯃꯤ ꯑꯃ ꯑꯣꯏꯗꯨꯅ ꯊꯕꯛꯇꯨꯕꯨ ꯁꯤꯜ ꯂꯥꯡꯕ ꯈꯣꯠꯄ ꯇꯧꯕ ꯑꯁꯦ ꯃꯥꯒꯤ ꯑꯩꯈꯣꯏꯒꯤ ꯁꯤ ꯃꯥꯒꯤ ꯒꯨꯟꯁꯦ ꯃꯁꯤ ꯌꯥꯝꯅ ꯄꯥꯝꯖꯩ ꯑꯩꯈꯣꯏꯒꯤ ꯁꯤꯁꯦ ꯃꯈꯥ ꯆꯠꯊꯗꯨꯅ ꯂꯩꯅꯤꯡꯏ ꯍꯥꯏꯕꯁꯦ ꯍꯥꯏꯖꯅꯤꯡꯏ